ꯃꯥꯅꯤꯄꯨꯔꯗ ꯍꯧꯖꯤꯛ ꯂꯥꯏꯔꯤꯛ ꯂꯥꯏꯁꯨ ꯇꯝꯂꯤꯕ ꯁꯥꯇ꯭ꯔꯁꯤꯡꯅ ꯃꯦꯟ ꯑꯣꯏꯅ ꯊꯦꯡꯅꯔꯤꯕ ꯑꯋꯥꯕꯁꯤ ꯕꯟ ꯀꯔꯐ꯭ꯌꯨ ꯇꯣꯏꯅ ꯇꯣꯏꯅ ꯇꯧꯕ ꯀ꯭ꯂꯥꯁ ꯇꯣꯏꯅ ꯇꯧꯕꯤꯗꯕ ꯑꯗꯒꯤ ꯕꯟ ꯂꯩꯔꯕꯁꯨ ꯑꯣꯟꯂꯥꯏꯟ ꯀ꯭ꯂꯥꯁꯇ ꯃꯇꯤꯔꯤꯌꯦꯜ ꯀꯩ ꯀꯥ ꯁꯦꯔ ꯇꯧꯒꯗꯧꯕꯗꯨꯁꯨ ꯃꯣꯕꯥꯏꯜ ꯗꯇꯥ ꯊꯤꯡꯖꯤꯟꯕꯤꯕ ꯉꯥꯏꯍꯥꯛ ꯂꯩꯇꯅ ꯏꯔꯥꯡ ꯊꯣꯛꯄ ꯆꯥꯡ ꯅꯥꯏꯅ ꯁ꯭ꯀꯨꯜ ꯀꯥꯕ ꯆꯥꯡ ꯅꯥꯏꯅ ꯂꯥꯏꯔꯤꯛ ꯇꯧꯕ ꯍꯥꯏꯕꯁꯤꯒꯤ ꯁꯥꯏꯀꯜ ꯐ꯭ꯂꯣ ꯑꯃꯠꯇ ꯂꯩꯇꯕ ꯁꯤꯅ ꯑꯉꯥꯡꯁꯤꯡꯁꯦ ꯍꯧꯖꯤꯛ ꯂꯥꯏꯔꯤꯛꯇꯁꯨ ꯊꯋꯥꯏ ꯌꯥꯎꯕ ꯆꯥꯡ ꯌꯥꯝꯅ ꯍꯟꯊꯔꯦ